ꯑꯩꯒꯤ ꯃꯣꯠꯇꯗꯤ ꯑꯩꯈꯣꯏꯒꯤ ꯃꯅꯤꯄꯨꯔꯅ ꯏꯟꯗꯤꯌꯥꯗ ꯃꯔꯁ ꯇꯧꯈꯤꯕꯁꯦ ꯇꯁꯦꯡꯅ ꯍꯥꯏꯔꯒꯗꯤ ꯌꯥꯝꯅ ꯐꯠꯇꯕ ꯃꯑꯣꯡ ꯑꯃꯗ ꯑꯩꯗꯤ ꯂꯧꯋꯤ ꯃꯔꯝꯗꯤ ꯀꯔꯤꯒꯤꯅꯣ ꯍꯥꯏꯕ ꯃꯇꯝꯗ ꯑꯩꯈꯣꯏꯒꯤ ꯁ꯭ꯇꯦꯠ ꯑꯁꯤ ꯃꯁꯥꯒꯤ ꯑꯣꯏꯅ ꯀꯜꯆꯔ ꯑꯃꯁꯨꯡ ꯄꯨꯋꯥꯔꯤꯒ ꯁꯥꯒꯣꯟꯅꯗꯨꯅ ꯂꯩꯔꯤꯕ ꯑꯗꯨꯒꯨꯝꯂꯕ ꯁ꯭ꯇꯦꯠ ꯃꯈꯜ ꯑꯃꯅꯤ ꯑꯗꯨꯕꯨ ꯏꯟꯗ꯭ꯌꯥꯗ ꯍꯦꯛ ꯃꯔꯁ ꯇꯧꯈꯤꯕ ꯃꯇꯨꯡꯗ ꯑꯩꯈꯣꯏꯒꯤ ꯁ꯭ꯇꯦꯠ ꯑꯁꯤ ꯌꯥꯝꯅ ꯏꯟꯗꯤꯄꯦꯟꯗꯦꯟ ꯑꯣꯏꯅ ꯂꯩꯕ ꯍꯥꯏꯕꯗꯨ ꯐꯪꯗꯦ ꯍꯥꯏꯗꯤ ꯍꯤꯔꯝ ꯈꯨꯗꯤꯡꯃꯛꯇ ꯏꯟꯗ꯭ꯌꯥ ꯒꯣꯃꯦꯟꯗ ꯑꯗꯨꯝ ꯗꯤꯄꯦꯟ ꯇꯧꯔꯒ ꯂꯥꯛꯄꯅꯤꯅ ꯃꯈꯣꯏꯅꯁꯨ ꯑꯩꯈꯣꯏꯕꯨ ꯌꯥꯝꯅ ꯎꯏꯁꯤꯠꯇꯅ ꯂꯣꯏꯅꯕꯤꯕ ꯑꯃꯁꯨꯡ ꯑꯩꯈꯣꯏꯒꯤ ꯁ꯭ꯇꯦꯠ ꯑꯁꯤꯕꯨ ꯇꯁꯦꯡꯅ ꯍꯥꯏꯔꯒꯗꯤ ꯃꯤꯔꯥꯏꯕꯒꯤ ꯃꯑꯣꯡ ꯀꯌꯥ ꯑꯁꯤꯅ ꯏꯟꯗ꯭ꯌꯥꯗ ꯑꯩꯈꯣꯏꯅ ꯃꯔꯁ ꯇꯧꯈꯤꯕꯁꯤ ꯃꯁꯤ ꯈ꯭ꯋꯥꯏꯗꯒꯤ ꯐꯠꯇꯕ ꯃꯑꯣꯡ ꯑꯃꯅꯤ ꯍꯥꯏꯅ ꯑꯩꯅ ꯑꯗꯨꯃꯥꯏꯅ ꯂꯧꯖꯒꯦ